ꯑꯩꯈꯣꯏꯅ ꯐꯤꯁꯦ ꯁꯨꯅꯅꯉꯥꯏꯒꯤꯗꯃꯛꯇ ꯕꯥꯜꯇꯤꯟ ꯏꯁꯤꯡ ꯕꯥꯜꯇꯤꯟ ꯄꯨꯈ꯭ꯔꯤꯗꯒꯤ ꯈꯔ ꯁꯣꯛꯑꯦ ꯁꯣꯛꯑꯒ ꯄꯨꯔꯛꯑꯒ ꯁꯨꯃꯥꯡꯗ ꯊꯝꯃꯦ ꯊꯝꯃꯒ ꯐꯤꯗꯨ ꯁꯨꯅꯅꯉꯥꯏꯒꯤ ꯐꯤꯗꯨ ꯑꯃꯨꯛ ꯈꯟꯗꯣꯛꯑꯦ ꯑꯗꯨ ꯈꯟꯗꯣꯛꯑꯒ ꯇꯕ ꯑꯆꯧꯕ ꯑꯃ ꯂꯧꯊꯣꯛꯑꯒ ꯇꯕꯇꯨꯗ ꯏꯁꯤꯡꯗꯣ ꯍꯥꯞꯆꯤꯜꯂꯦ ꯁꯔꯞ ꯁꯥꯄꯣꯟ ꯂꯣꯏꯅ ꯍꯥꯞꯆꯤꯜꯂꯦ ꯑꯗꯨꯒ ꯐꯤꯗꯨ ꯉꯥꯏꯍꯥꯛ ꯑꯃ ꯇꯤꯡꯉꯦ